ꯂꯥꯈ ꯑꯃꯒ ꯂꯤꯁꯤꯡ ꯇꯔꯥꯃꯉꯥ ꯂꯥꯈ ꯑꯃꯒ ꯂꯤꯁꯤꯡ ꯍꯨꯝꯗ꯭ꯔꯥ ꯂꯥꯈ ꯇꯔꯦꯠꯀ ꯂꯤꯁꯤꯡ ꯍꯨꯝꯗ꯭ꯔꯥꯇꯔꯦꯠ ꯂꯥꯈ ꯅꯤꯄꯥꯟꯒ ꯂꯤꯁꯤꯡ ꯃꯔꯤꯐꯨꯅꯤꯄꯥꯟ ꯂꯥꯈ ꯃꯥꯄꯟꯒ ꯂꯤꯁꯤꯡ ꯃꯧꯗ꯭ꯔꯥ